ꯑꯉꯥꯡ ꯑꯗꯨꯒꯤ ꯏꯖꯨꯀꯦꯁꯟ ꯍꯦꯛ ꯇꯝꯕ ꯍꯧꯔꯛꯄꯗꯒꯤ ꯂꯣꯏꯕ ꯐꯥꯎꯕ ꯏꯖꯨꯀꯦꯁꯟ ꯑꯁꯤꯗꯤ ꯇꯝꯕ ꯂꯣꯏꯕꯒꯤꯁꯨ ꯅꯥꯏꯗꯦ ꯇꯝꯕ ꯂꯣꯏꯕ ꯅꯥꯏꯕ ꯏꯖꯨꯀꯦꯁꯟ ꯅꯠꯇꯦ ꯑꯗꯨꯅ ꯏꯖꯨꯀꯦꯁꯟ ꯇꯝꯍꯧꯕ ꯍꯥꯏꯕ ꯑꯁꯤꯗꯤ

ꯃꯍꯩ ꯇꯝꯕ ꯍꯥꯏꯕꯁꯤ ꯂꯥꯏꯔꯤꯛ ꯈꯛꯇ ꯍꯩꯕ ꯑꯃꯗꯤ ꯂꯥꯏꯔꯤꯛꯇꯨꯗ ꯏꯔꯤꯕ ꯑꯗꯨ ꯈꯛꯇ ꯈꯪꯕ ꯑꯗꯨꯕꯨ ꯃꯍꯩ ꯇꯝꯕ ꯀꯧꯗꯦ ꯉꯥꯡꯕꯗꯒꯤ ꯁꯛꯄꯗꯒꯤ ꯍꯧꯅ ꯑꯩꯒꯤ ꯄꯨꯟꯁꯤꯗ ꯂꯥꯛꯀꯗꯧꯔꯤꯕ ꯍꯤꯔꯝ ꯈꯨꯗꯤꯡꯃꯛ ꯑꯗꯨ ꯈꯪꯕ ꯍꯩꯕ ꯑꯗꯨꯕꯨ ꯃꯍꯩ ꯍꯩꯕ ꯀꯧꯋꯤ ꯍꯥꯏꯖꯅꯤꯡꯉꯤ ꯑꯗꯨꯒ ꯃꯍꯩ ꯍꯩꯇꯕ ꯃꯤꯑꯣꯏ ꯑꯗꯨꯅ ꯉꯁꯤ ꯑꯩꯈꯣꯏꯒꯤ ꯁꯪꯁꯥꯔ ꯑꯁꯤꯗ ꯇꯧꯔꯛꯂꯤꯕ ꯐꯠꯇꯕ ꯈꯨꯗꯤꯡꯃꯛ ꯑꯁꯤ ꯃꯍꯩ ꯇꯝꯍꯧꯗꯕꯗꯩꯅꯤ ꯍꯥꯏꯖꯅꯤꯡꯉꯤ